ꯑꯩꯈꯣꯏꯒꯤ ꯌꯨꯝꯂꯣꯟꯅꯕꯗ ꯒꯥꯔꯤ ꯑꯦꯛꯁꯤꯗꯦꯟꯗꯒꯤ ꯃꯔꯝ ꯑꯣꯏꯔꯒ ꯑꯅꯥꯕ ꯑꯃ ꯂꯩꯈꯤ ꯃꯇꯝ ꯑꯗꯨꯗ ꯑꯩꯍꯥꯛꯅ ꯆꯪꯁꯤꯟꯗꯨꯅ ꯃꯤꯑꯣꯏ ꯑꯗꯨꯒꯤ ꯃꯇꯦꯡ ꯄꯥꯡꯕꯤꯈꯤ ꯄꯩꯁꯥ ꯅꯨꯡꯁꯥ ꯂꯩꯇꯕꯅ ꯃꯔꯝ ꯑꯣꯏꯗꯨꯅ ꯀꯛꯉꯥꯎꯅꯔꯕ ꯏꯃꯨꯡ ꯑꯗꯣ ꯑꯩꯈꯣꯏ ꯃꯌꯥꯝ ꯆꯪꯃꯤꯟꯅꯗꯨꯅ ꯄꯩꯁꯥ ꯅꯨꯡꯁꯥ ꯆꯦꯟꯊꯣꯛ ꯆꯦꯟꯁꯤꯟ ꯍꯪꯇꯣꯛ ꯍꯪꯖꯤꯟ ꯇꯧꯅꯔꯒ ꯑꯊꯨꯕ ꯃꯇꯝꯗ ꯗꯥꯛꯇꯔꯗ ꯄꯨꯈꯠꯇꯨꯅ ꯃꯤꯑꯣꯏ ꯑꯗꯨꯕꯨ ꯀꯟꯗꯨꯅ ꯃꯤꯑꯣꯏ ꯑꯗꯨꯒꯤ ꯃꯇꯦꯡ ꯄꯥꯡꯕ ꯉꯝꯈꯤ ꯑꯃꯗꯤ ꯁꯤꯅ ꯑꯩꯉꯣꯟꯗꯁꯨ ꯌꯥꯝꯅ ꯅꯨꯡꯉꯥꯏꯕ ꯌꯥꯝꯅ ꯄꯦꯟꯖꯕ ꯍꯥꯏꯕꯗꯨ ꯑꯣꯏꯈꯤ ꯑꯗꯨꯅ ꯏꯃꯨꯡ ꯑꯗꯨꯅꯁꯨ ꯑꯩꯉꯣꯟꯗ ꯊꯥꯒꯠꯄꯤꯈꯤ ꯑꯩꯅꯁꯨ ꯏꯃꯨꯡ ꯑꯗꯨꯒꯤ ꯃꯇꯦꯡ ꯄꯥꯡꯕꯗ ꯍꯔꯥꯎꯖꯈꯤ